ꯁꯦꯜꯐ ꯍꯦꯜꯞ ꯒ꯭ꯔꯨꯞ ꯑꯁꯤꯒꯤ ꯃꯇꯥꯡꯗ ꯑꯩꯍꯥꯛꯀꯤ ꯃꯣꯠ ꯍꯥꯏꯔꯒꯗꯤ ꯃꯁꯤꯕꯨ ꯑꯗꯨꯛꯀꯤ ꯃꯇꯤꯛ ꯁꯞꯄꯣꯔꯠ ꯇꯧꯖꯩ ꯑꯗꯨꯛꯀꯤ ꯃꯇꯤꯛ ꯑꯐꯕ ꯊꯕꯛꯅꯤ ꯍꯥꯏꯅ ꯈꯟꯖꯩ ꯅꯨꯄꯤꯑꯣꯏꯕꯤꯁꯤꯡꯕꯨ ꯌꯨꯝꯗ ꯂꯩꯅ ꯂꯩꯅ ꯊꯕꯛ ꯄꯤꯕ ꯍꯥꯏꯕ ꯑꯁꯤ ꯍꯧꯖꯤꯛ ꯃꯇꯝꯗꯗꯤ ꯑꯗꯨꯛꯀꯤ ꯃꯇꯤꯛ ꯀꯥꯟꯅꯔꯕ ꯄꯣꯠ ꯑꯃꯅꯤ ꯌꯨꯝꯗ ꯂꯩꯔꯕ ꯅꯨꯄꯤꯁꯤꯡꯁꯨ ꯃꯁꯥꯒꯤ ꯈꯔꯆꯥ ꯑꯣꯏꯖꯅꯕ ꯃꯣꯉꯄꯟꯗ ꯗꯤꯄꯦꯟ ꯇꯧꯗꯅꯕ ꯃꯥꯒꯤ ꯅꯨꯄꯥꯗ ꯃꯥꯒꯤ ꯌꯨꯝꯗ ꯗꯤꯄꯦꯟ ꯇꯧꯍꯟꯗꯕ ꯌꯥꯕ ꯃꯇꯝ ꯑꯗꯨ ꯑꯣꯏꯔꯦ ꯍꯧꯖꯤꯛꯇꯤ ꯄ꯭ꯔꯗꯛ ꯌꯥꯝꯅ ꯂꯩꯔꯦ ꯄ꯭ꯔꯗꯛ ꯌꯥꯝꯅ ꯂꯩꯔꯕ ꯃꯇꯝꯅꯤ ꯄꯣꯠꯊꯣꯛ ꯃꯤꯌꯥꯝ ꯃꯤ ꯃꯁꯤꯡ ꯍꯦꯟꯒꯠꯂꯛꯄꯒꯤ ꯃꯇꯨꯡ ꯏꯟꯅ ꯄꯣꯠ ꯃꯁꯤꯡ ꯍꯦꯟꯒꯠꯂꯛꯂꯤ ꯌꯥꯝ ꯁꯝꯅ ꯍꯥꯏꯔꯕꯗ ꯑꯩꯈꯣꯏꯅ ꯑꯆꯥꯄꯣꯠꯀꯤ ꯀꯝꯄꯅꯤ ꯅꯠꯇ꯭ꯔꯒ ꯄꯣꯠ ꯆꯩ ꯑꯃ ꯁꯤꯖꯤꯟꯅꯅꯕ ꯗꯦ ꯇꯨ ꯗꯦ ꯂꯥꯏꯐꯇ ꯁꯤꯖꯤꯟꯅꯕ ꯄꯣꯠ ꯑꯃꯒꯤ ꯀꯝꯄꯅꯤ ꯑꯗꯨꯒꯤ ꯄ꯭ꯔꯗꯛꯁꯤꯡ ꯑꯗꯨ ꯑꯩꯈꯣꯏꯅ ꯐꯦꯛꯇꯔꯤ ꯑꯃ ꯇꯣꯡꯉꯥꯟꯅ ꯅꯥꯏꯗ꯭ꯔꯒꯁꯨ ꯌꯨꯝ ꯌꯨꯝꯗ ꯂꯣꯏꯅ ꯑꯣꯗꯔ ꯇꯧꯕ ꯌꯥꯏ ꯍꯧꯖꯤꯛ ꯀꯣꯟ ꯐꯦꯡꯅꯕꯒꯤꯗꯃꯛꯇ ꯑꯩꯈꯣꯏꯅ ꯃꯄꯥꯜꯂꯝꯗꯒꯤ ꯂꯩꯔꯤꯕ ꯄꯣꯠ ꯆꯩꯁꯤꯡ ꯑꯁꯤ ꯑꯩꯈꯣꯏ ꯑꯩꯈꯣꯏꯒꯤ ꯌꯨꯝꯒꯤ ꯅꯨꯄꯤꯁꯤꯡꯗꯁꯨ ꯂꯣꯏꯅ ꯁꯦꯝꯍꯟꯕ ꯌꯥꯏ ꯃꯁꯤ ꯃꯇꯝ ꯆꯪꯕ ꯊꯕꯛꯁꯨ ꯅꯠꯇꯦ ꯋꯥꯕ ꯊꯕꯛꯁꯨ ꯅꯠꯇꯦ ꯌꯨꯝꯗ ꯂꯩꯔꯤꯕ ꯅꯨꯄꯤ ꯈꯨꯗꯤꯡꯃꯛꯅ ꯇꯧꯕ ꯌꯥꯕ ꯊꯕꯛꯅꯤ ꯑꯁꯤꯒꯨꯝꯕ ꯊꯕꯛꯁꯤꯡ ꯑꯁꯤ ꯑꯁꯤꯗ ꯅꯠꯇꯅ ꯑꯇꯣꯞ ꯑꯇꯣꯞꯄ ꯐꯤ ꯁꯥꯕ ꯁꯥꯄꯣꯟ ꯁꯥꯕ ꯐꯤ ꯂꯣꯟꯕ ꯐꯤ ꯇꯥꯏꯕ ꯑꯁꯤꯒꯨꯝꯕ ꯃꯈꯜ ꯀꯌꯥꯒꯤ ꯊꯕꯛꯁꯨ ꯂꯩ ꯍꯥꯏꯔꯤꯕ ꯊꯕꯛꯁꯤꯡ ꯑꯁꯤ ꯌꯨꯝꯗ ꯂꯩꯕ ꯅꯨꯄꯤꯁꯤꯡꯕꯨ ꯍꯦꯟꯅ ꯆꯥꯎꯈꯠꯅꯅꯕ ꯃꯆꯥꯛ ꯑꯃ ꯑꯣꯏꯍꯜꯂꯤ